ꯖꯒꯣꯏ ꯑꯁꯤ ꯃꯥꯂꯦꯝꯒꯤ ꯑꯣꯏꯕ ꯂꯣꯟ ꯑꯃ ꯑꯣꯏꯅ ꯊꯕꯛ ꯇꯧꯏ ꯀꯜꯆꯔ ꯑꯃꯁꯨꯡ ꯂꯝꯆꯠ ꯁꯥꯖꯠꯀꯤ ꯃꯔꯛꯇ ꯂꯩꯕ ꯃꯤꯑꯣꯏꯁꯤꯡꯕꯨ ꯑꯃꯠꯇ ꯑꯣꯏꯅ ꯄꯨꯟꯁꯤꯜꯂꯤ ꯔꯦꯗꯤꯃꯤꯛ ꯃꯨꯞꯃꯦꯟꯒꯤ ꯈꯨꯊꯥꯡꯗ ꯃꯤꯑꯣꯏꯕꯅ ꯏꯃꯣꯁꯟꯅꯦꯜ ꯑꯃꯁꯨꯡ ꯄ꯭ꯔꯥꯏꯃꯥꯔꯤ ꯂꯦꯕꯦꯜꯗ ꯀꯅꯦꯛ ꯇꯧꯏ ꯂꯦꯡꯒ꯭ꯋꯦꯁꯇꯤꯛ ꯕꯦꯔꯤꯌꯔꯁꯁꯤꯡ

ꯇ꯭ꯔꯦꯗꯤꯁꯅꯦꯜ ꯐꯣꯛ ꯖꯒꯣꯏ ꯑꯣꯏꯔꯕꯁꯨ ꯀꯟꯇꯦꯝꯄꯣꯔꯔꯤ ꯀ꯭ꯔꯣꯔꯤꯌꯣꯒ꯭ꯔꯥꯐꯤ ꯑꯣꯏꯔꯕꯁꯨ ꯅꯠꯇ꯭ꯔꯒ ꯏꯁꯄꯣꯟꯇꯦꯅꯤꯌꯣꯁ ꯔꯤꯠ ꯄꯔꯐꯣꯃꯦꯟꯁ ꯑꯣꯏꯔꯕꯁꯨ ꯖꯒꯣꯏꯒꯤ ꯊꯕꯛ ꯑꯁꯤꯅ ꯄꯨꯟꯁꯤ ꯑꯃꯁꯨꯡ ꯃꯤꯑꯣꯏꯕꯒꯤ ꯃꯔꯤꯕꯨ ꯅꯤꯡꯁꯤꯡꯕꯗ ꯃꯤꯁꯤꯡꯕꯨ ꯄꯨꯟꯁꯤꯜꯂꯤ ꯃꯁꯤꯅ ꯂꯧꯁꯤꯡ ꯑꯃꯁꯨꯡ ꯁꯤꯌꯔ ꯇꯧꯔꯕ ꯍꯔꯥꯎꯕꯒꯤ ꯋꯥꯈꯜꯂꯣꯟ ꯑꯃ ꯁꯦꯝꯒꯠꯂꯤ ꯑꯔꯣꯏꯕꯗ ꯀꯝꯃ꯭ꯌꯨꯅꯤꯇꯤꯁꯤꯡꯕꯨ ꯑꯃꯠꯇ ꯑꯣꯏꯅ ꯄꯨꯟꯁꯤꯟꯅꯔꯤꯕ ꯃꯔꯤꯁꯤꯡ ꯑꯗꯨ ꯃꯄꯥꯡꯒꯜ ꯀꯟꯈꯠꯍꯜꯂꯤ